ꯏꯁꯀ꯭ꯔꯤꯟ ꯇꯥꯏꯝ ꯀꯥ ꯍꯦꯟꯅ ꯋꯥꯡꯕꯅ ꯃꯔꯝ ꯑꯣꯏꯗꯨꯅ ꯍꯧꯖꯤꯛꯀꯥꯟ ꯑꯉꯥꯡꯁꯤꯡꯅ ꯃꯁꯥꯟꯅꯁꯤꯡ ꯁꯥꯟꯅꯗꯕꯅꯤ ꯍꯥꯏꯅ ꯑꯗꯨꯝꯅ ꯈꯟꯕ꯭ꯔꯥ ꯑꯉꯥꯡꯁꯤꯡꯕꯨ ꯍꯦꯟꯅ ꯁꯥꯟꯅꯅꯕ ꯄꯨꯛꯅꯤꯡ ꯊꯧꯒꯠꯅꯕ ꯀꯔꯤ ꯇꯧꯒꯅꯤ ꯗꯨ ꯌꯨ ꯊꯤꯡ ꯕꯤꯀꯣꯁ ꯑꯣꯐ ꯑꯦꯛꯁꯦꯁꯤꯐ ꯏꯁꯀ꯭ꯔꯤꯟ ꯇꯥꯏꯝ ꯀꯤꯠꯁ ꯗꯣꯟ ꯄ꯭ꯂꯦ ꯒꯦꯝꯁ ꯗꯤꯁ ꯗꯦꯖ ꯍ꯭ꯋꯥꯠ ꯁꯨꯠ ꯕꯤ ꯗꯟ ꯇꯨ ꯃꯣꯇꯤꯕꯦꯠ ꯀꯤꯠꯁ ꯇꯨ ꯄ꯭ꯂꯦ ꯃꯣꯔ ꯍꯣꯏ ꯑꯁꯦꯡꯕꯅꯤ ꯑꯩꯈꯣꯏ ꯍꯟꯗꯛ ꯇ꯭ꯋꯦꯟꯇꯤ ꯐꯥꯔꯁ ꯁꯦꯟꯆꯨꯔꯤ ꯇꯦꯛꯅꯣꯂꯣꯖꯤꯒꯤꯗꯃꯛ ꯑꯩꯈꯣꯏ ꯑꯉꯥꯡꯁꯤꯡꯁꯦ ꯒꯦꯝꯁꯇ ꯁꯥꯟꯅꯕꯁꯦ ꯐꯖꯅ ꯍꯟꯊꯈ꯭ꯔꯦ ꯇꯦꯛꯅꯣꯂꯣꯖꯤ ꯍꯥꯏꯕꯁꯦ ꯐꯣꯟꯗꯅꯤ ꯐꯣꯟꯗ ꯅꯠꯇ꯭ꯔꯒ ꯇꯦꯂꯤꯚꯤꯖꯟ ꯑꯃꯨꯛꯀ ꯚꯤꯗꯤꯑꯣ ꯒꯦꯝꯁ ꯃꯣꯏꯅ ꯑꯗꯨꯗꯒꯤ ꯄꯨꯡꯉꯥꯎ ꯑꯣꯏꯅ ꯉꯥꯎꯔꯒ ꯂꯩꯔꯦ ꯁꯤ ꯑꯉꯥꯡꯁꯤꯡꯅ ꯁꯨꯃꯥꯏꯅ ꯁꯥꯟꯅꯕꯁꯦ ꯏꯄꯥ ꯏꯃꯥ ꯅꯠꯇ꯭ꯔꯒ ꯑꯍꯜ ꯈꯣꯏꯗꯁꯨ ꯄꯛꯂꯦ ꯄꯛꯂꯦ ꯍꯥꯏꯕꯗꯤ ꯃꯣꯏꯅ ꯐꯖꯅ ꯍꯧꯖꯤꯛꯀꯥꯟ ꯑꯉꯥꯡ ꯊꯣꯛꯂꯤꯕ ꯃꯈꯣꯏꯗꯣ ꯌꯦꯡꯗ꯭ꯔꯕꯒꯤꯗꯃꯛ ꯃꯦꯖꯔꯃꯦꯟ ꯄꯤꯕꯒꯤꯗꯃꯛ ꯄꯤꯗ꯭ꯔꯕꯒꯤꯗꯃꯛ ꯃꯣꯏꯁꯦ ꯏꯟꯇꯔꯅꯦꯠꯇꯒꯤ ꯐꯖꯅ ꯉꯥꯎꯁꯤꯜꯂꯒ ꯂꯩ ꯁꯤꯒꯤ ꯃꯣꯇꯤꯕꯦꯠ ꯇꯧꯅꯤꯡꯉꯥꯏꯒꯤꯗꯃꯛ ꯏꯄꯥ ꯏꯃꯥꯁꯤꯡ ꯅꯠꯇ꯭ꯔꯒ ꯑꯍꯜꯈꯣꯏꯁꯨ ꯑꯉꯥꯡꯁꯦ ꯍꯧꯖꯤꯛ ꯊꯣꯛꯂꯤꯕ ꯃꯤꯕꯨ ꯑꯦꯟꯀꯔꯦꯖ ꯇꯧꯕꯤꯒꯗꯕꯅꯤ ꯑꯦꯟꯀꯔꯦꯖ ꯇꯧꯒꯦꯗꯧꯕꯗꯨꯗꯤ ꯃꯣꯏꯕꯨ ꯐꯣꯟꯗꯒꯤ ꯅꯠꯇ꯭ꯔꯒ ꯇꯦꯂꯤꯚꯤꯖꯟ ꯅꯠꯇ ꯅꯠꯇ꯭ꯔꯒ ꯃꯄꯥꯟ ꯊꯣꯛꯍꯜꯂꯣ ꯍꯥꯏꯅ ꯍꯥꯏꯕ ꯇꯥꯏ ꯃꯄꯥꯜ ꯊꯣꯛꯍꯜꯂꯒ ꯃꯣꯏꯁꯦ ꯁꯣꯁꯦꯜ ꯏꯟꯇꯔꯦꯛꯁꯟ ꯅꯠꯇ꯭ꯔꯒ ꯁꯣꯁꯦꯜ ꯋꯥꯛꯁꯤꯡꯒꯨꯝꯕ ꯇꯝꯍꯟꯗ꯭ꯔꯗꯤ ꯃꯣꯏꯁꯦ ꯐꯣꯟꯗꯒꯤ ꯉꯥꯎꯍꯜꯂꯒ ꯂꯩꯍꯟꯂꯤ ꯂꯥꯏꯔꯤꯛ ꯇꯝꯕ ꯈꯛꯇ ꯅꯠꯇꯦ ꯁ꯭ꯀꯨꯜꯗꯒꯤ ꯃꯣꯏꯁꯦ ꯇꯝꯅꯤꯉꯥꯏ ꯌꯥꯝ ꯂꯩꯌꯦ ꯇꯝꯅꯤꯡꯉꯥꯏꯒꯤꯒꯨꯝꯕꯗꯤ ꯍꯧꯖꯤꯛ ꯍꯨꯃꯦꯅꯤꯇꯤꯒꯨꯝꯕ ꯀꯜꯆꯔ ꯏꯟꯗꯦꯕꯔ ꯍꯧꯖꯤꯛ ꯏꯄꯥ ꯏꯄꯨꯁꯤꯡꯕꯨ ꯒꯤ ꯀꯜꯆꯔꯒꯨꯝꯕ ꯑꯗꯨꯒꯨꯝꯕꯁꯨ ꯍꯤꯔꯤꯇꯦꯖꯒꯤ ꯒꯤꯗꯃꯛꯁꯨ ꯃꯣꯏꯁꯦ ꯄ꯭ꯔꯣꯃꯣꯠ ꯇꯧꯅꯤꯡꯉꯥꯏ ꯌꯥꯝ ꯂꯩꯌꯦ